ꯑꯩꯈꯣꯏꯒꯤ ꯖꯥꯇꯤꯒꯤ ꯃꯀꯣꯛ ꯊꯣꯡꯗꯨꯅ ꯊꯣꯡꯕ ꯍꯥꯏꯔꯒꯗꯤ ꯑꯩꯈꯣꯏꯒꯤ ꯑꯩꯈꯣꯏꯕꯨ ꯍꯦꯛ ꯑꯍꯥꯟꯕ ꯍꯧꯔꯛꯄꯗ ꯑꯩꯈꯣꯏꯒꯤ ꯄꯥꯔꯤ ꯄꯨꯔꯤꯕꯨ ꯍꯦꯛ ꯐꯣꯡꯗꯣꯛꯄꯤꯔꯝꯕ ꯑꯩꯈꯣꯏꯒꯤ ꯑꯍꯥꯟꯕ ꯑꯗꯨꯅꯤ ꯑꯍꯟꯗꯨꯅ ꯑꯩꯈꯣꯏꯒꯤ ꯖꯥꯇꯤꯒꯤ ꯃꯀꯣꯛꯀꯤ ꯃꯍꯥꯛꯅ ꯍꯥꯏꯕꯤꯔꯝꯕꯗ ꯉꯁꯤꯐꯥꯎꯕꯗ ꯌꯥꯝꯅ ꯀꯥꯟꯅꯕꯗꯤ ꯑꯩꯈꯣꯏꯒꯤ ꯁꯝꯕꯜ ꯂꯨꯄꯜ ꯐꯖꯅ ꯑꯩꯈꯣꯏꯒꯤ ꯂꯩꯔꯤꯕ ꯌꯨꯝ ꯌꯨꯝꯒꯤ ꯃꯁꯤ ꯃꯆꯥ ꯇꯥꯅ ꯈꯥꯏꯗꯣꯛꯂꯝꯗꯨꯅ ꯑꯣꯏꯔꯤꯉꯩꯒꯤ ꯑꯩꯈꯣꯏ ꯍꯦꯟꯅ ꯅꯨꯡꯁꯤꯅꯩ ꯍꯥꯏꯕꯁꯤ ꯌꯥꯝꯅ ꯆꯨꯝꯃꯤ ꯑꯩꯈꯣꯏ ꯏꯆꯤꯜ ꯏꯅꯥꯎ ꯑꯩꯈꯣꯏꯒꯤ ꯀꯩꯔꯣꯏ ꯂꯩꯀꯥꯏ ꯌꯥꯝꯅ ꯅꯨꯡꯁꯤꯅꯅ ꯂꯩ ꯍꯧꯖꯤꯛꯃꯛ ꯃꯔꯝꯗꯤ ꯃꯁꯥ ꯃꯁꯥꯒꯤ ꯁꯤꯅ ꯁꯤꯅꯤ ꯋꯥꯌꯦꯜ ꯋꯥꯌꯦꯜ ꯕꯤꯆꯥꯔꯗꯨ ꯌꯥꯝꯅ ꯐꯖꯅ ꯇꯧꯕꯤꯔꯝꯕꯗꯨꯅ ꯑꯩꯈꯣꯏ ꯌꯥꯝꯅ ꯅꯨꯡꯁꯤꯅꯅ ꯂꯩ